ꯏꯪꯈꯣꯜ ꯀꯣꯏꯕ ꯍꯧꯒꯠꯂꯛꯂꯤꯕꯁꯤꯡꯗ ꯑꯩꯅ ꯄꯥꯎꯇꯥꯛ ꯈꯔ ꯄꯤꯕ ꯌꯥꯒꯅꯤ ꯌꯥꯒꯗꯧꯔꯤꯕ ꯄꯧꯇꯥꯛꯁꯦ ꯀꯔꯤꯅꯣ ꯍꯥꯏꯕ ꯃꯇꯝꯗ ꯅꯧꯅ ꯍꯤꯡꯈꯣꯜ ꯀꯣꯏꯈꯠꯂꯛꯂꯤꯕ ꯁꯤꯡꯁꯤꯅꯀꯣ ꯃꯁꯥ ꯃꯁꯥꯅ ꯃꯇꯝ ꯃꯥꯡꯍꯟꯕ ꯑꯗꯒꯤ ꯊꯕꯛꯇ ꯆꯤꯜꯍꯥꯎ ꯊꯤꯕꯒꯤ ꯃꯍꯨꯠꯇ ꯃꯣꯏꯅ ꯍꯣꯠꯅꯖꯔꯤꯕ ꯁꯤꯡꯁꯦ ꯌꯥꯝꯅ ꯊꯥꯒꯠꯅꯤꯡꯉꯤ ꯑꯗꯨꯒ ꯑꯩꯅ ꯃꯣꯏꯗ ꯄꯤꯅꯤꯡꯕ ꯄꯥꯎꯇꯥꯛ ꯍꯥꯏꯔꯒꯗꯤ ꯑꯔꯦꯝꯕꯗ ꯃꯇꯝ ꯃꯥꯡꯍꯟꯗꯅ ꯑꯗꯒꯤ ꯊꯕꯛ ꯁꯨꯐꯝ ꯅꯣꯝꯐꯝ ꯈꯪꯗꯕꯒꯤ ꯑꯋꯥꯕ ꯃꯌꯥꯝ ꯑꯗꯨ ꯇꯨꯡꯑꯣꯏꯅꯔꯝꯃꯒ ꯃꯈꯣꯏꯅ ꯍꯧꯖꯤꯛꯀꯤ ꯍꯤꯡꯒꯣꯜ ꯀꯣꯏꯕꯔꯣꯝꯗ ꯃꯥꯏ ꯑꯣꯟꯁꯤꯜꯂꯛꯄꯁꯦ ꯍꯦꯟꯅ ꯑꯩꯈꯣꯏꯅ ꯄꯨꯛꯅꯤꯡ ꯊꯧꯒꯠꯅꯤꯡꯉꯥꯏꯅꯦꯅ ꯂꯧꯖꯩ